ꯑꯩꯈꯣꯏꯅ ꯁꯥ ꯁꯟ ꯌꯣꯛꯂꯒ ꯑꯇꯣꯞꯄ ꯑꯍꯦꯟꯕ ꯀꯔꯕꯥꯔ ꯃꯈꯜ ꯀꯌꯥꯒꯤ ꯇꯧꯕ ꯌꯥꯏ ꯈꯨꯗꯝ ꯑꯣꯏꯅ ꯍꯥꯏꯔꯕꯗꯤ ꯑꯩꯈꯣꯏꯅ ꯁꯟ ꯌꯣꯛꯄꯗ ꯁꯟꯒꯤ ꯁꯪꯒꯣꯝ ꯁꯨꯝꯗꯨꯅ ꯌꯣꯟꯕ ꯌꯥꯏ ꯁꯟꯒꯤ ꯃꯆꯥ ꯄꯣꯛꯂꯒ ꯌꯣꯟꯕꯁꯨ ꯌꯥꯏ ꯃꯁꯤꯗ ꯅꯠꯇꯅ ꯑꯩꯈꯣꯏꯅ ꯁꯟ ꯑꯗꯨ ꯁꯥ ꯑꯣꯏꯅ ꯁꯦꯝꯗꯣꯛꯂꯒ ꯇꯣꯉꯥꯟ ꯇꯣꯉꯥꯟ ꯄꯥꯔꯠ ꯄꯥꯔꯠ ꯑꯣꯏꯅ ꯌꯣꯟꯕ ꯌꯥꯏ ꯃꯁꯤꯇ ꯅꯠꯇꯅ ꯑꯩꯈꯣꯏ ꯌꯦꯟ ꯉꯥꯅꯨ ꯂꯣꯏꯕꯗꯁꯨ ꯇꯣꯉꯥꯟꯕ ꯃꯥꯏꯌꯣꯡꯗ ꯀꯔꯕꯥꯔ ꯇꯧꯕ ꯌꯥꯏ ꯃꯔꯨꯝ ꯊꯨꯍꯟꯂꯒ ꯌꯣꯟꯕ ꯌꯥꯏ ꯃꯆꯥ ꯀꯣꯛꯂꯒ ꯌꯣꯟꯕ ꯌꯥꯏ ꯃꯆꯥ ꯆꯥꯎꯔꯛꯑꯒ

ꯂꯣꯏꯕꯁꯨ ꯃꯊꯧ ꯇꯥꯏ